ꯉꯥ ꯐꯥꯕꯒꯤ ꯈꯣꯡꯆꯠ ꯍꯥꯏꯕ ꯑꯁꯤ ꯇꯔꯥꯏ ꯇꯔꯥꯏꯕ ꯅꯠꯇꯦ ꯑꯩꯈꯣꯏꯅ ꯉꯥ ꯐꯥꯅꯕꯒꯤꯗꯃꯛꯇ ꯌꯥꯝꯅ ꯃꯆꯤꯟꯖꯥꯛ ꯀꯔꯝ ꯀꯔꯝꯕ ꯃꯈꯜ ꯃꯈꯜꯒꯤ ꯃꯆꯤꯟꯖꯥꯛ ꯄꯨꯔ ꯆꯠꯀꯅꯤ ꯑꯃꯁꯨꯡ ꯑꯩꯈꯣꯏꯅ ꯄꯥꯠꯀꯨꯝꯕ ꯄꯨꯈ꯭ꯔꯤꯒꯨꯝꯕ ꯁꯨꯒꯨꯝꯕꯗꯗꯤ ꯈꯔ ꯑꯩꯈꯣꯏꯅ ꯂꯨꯗꯦ ꯑꯃꯁꯨꯡ ꯇꯨꯔꯦꯜꯒꯨꯝꯕꯗꯗꯤ ꯈꯔ ꯂꯨꯏ ꯉꯥ ꯐꯥꯕ ꯑꯁꯤ ꯑꯩꯈꯣꯏꯅ ꯃꯇꯝꯗ ꯂꯥꯡꯕ ꯌꯥꯗꯦ ꯃꯔꯝ ꯑꯗꯨꯅ ꯑꯩꯈꯣꯏꯅ ꯀꯔꯤꯒꯨꯝꯕ ꯉꯥ ꯑꯃ ꯐꯥꯔꯛꯄ ꯃꯇꯝꯗ ꯑꯩꯈꯣꯏꯒ ꯆꯠꯃꯤꯟꯅꯔꯤꯕ ꯃꯤꯁꯤꯡ ꯑꯗꯨ ꯅ ꯍꯪꯅꯩ ꯆꯥꯎꯕ꯭ꯔꯥ ꯄꯤꯛꯄ꯭ꯔꯥ ꯀꯔꯝꯕ ꯉꯥꯅꯣ ꯍꯥꯏꯅ ꯍꯪꯅꯩ ꯆꯠꯃꯤꯟꯅꯔꯤꯕ ꯃꯤꯁꯤꯡꯅꯁꯨ ꯑꯩꯈꯣꯏꯗꯤ ꯇꯨꯃꯤꯟ ꯇꯨꯃꯤꯟꯅ ꯉꯥ ꯐꯥꯕ ꯑꯗꯨ ꯐꯥꯅꯩ ꯃꯔꯝ ꯑꯗꯨꯅ ꯑꯩꯈꯣꯏꯅ ꯉꯥ ꯐꯥꯕ ꯑꯁꯤ ꯑꯩꯅ ꯐꯥꯔꯒꯗꯤ ꯑꯩꯒꯤ ꯑꯣꯏꯖꯕ ꯃꯥꯅ ꯐꯥꯔꯒꯗꯤ ꯃꯥꯅ ꯑꯣꯏꯖꯕ ꯁꯨꯃꯥꯏꯅ ꯍꯩꯅ ꯃꯣꯏꯅ ꯇꯧꯅꯤ ꯂꯣꯏꯁꯤꯟꯖꯔꯒꯦ